ꯑꯩꯅ ꯈ꯭ꯋꯥꯏ ꯄꯥꯝꯕꯁꯦ ꯑꯩꯈꯣꯏ ꯀ꯭ꯔꯤꯛꯀꯦꯠ ꯄ꯭ꯂꯦꯌꯔ ꯚꯤꯔꯥꯠ ꯀꯣꯍꯂꯤ ꯃꯥꯁꯦ ꯑꯩꯅ ꯑꯗꯨꯝ ꯁꯥꯟꯅꯕꯁꯤꯡꯒꯤ ꯃꯔꯛꯇꯒꯤꯗꯤ ꯃꯥꯅ ꯏꯄꯥꯝ ꯄꯥꯝꯃꯦ ꯃꯥꯁꯦ ꯑꯩꯈꯣꯏ ꯑꯩꯈꯣꯏ ꯌꯥꯝ ꯄꯣꯂꯥꯏꯠ ꯑꯣꯏꯕ ꯃꯤꯉꯣꯟꯗ ꯃꯥꯒꯤ ꯃꯅꯥ ꯀꯦꯞꯇꯦꯟ ꯑꯣꯏꯔꯤꯉꯩ ꯃꯇꯝꯗꯁꯨ ꯃꯥꯒꯤ ꯑꯩꯈꯣꯏꯒꯤ ꯄ꯭ꯂꯦꯌꯔꯁꯤꯡꯕꯨ ꯑꯩꯈꯣꯏ ꯑꯁꯣꯏꯕ ꯀꯔꯤ ꯀꯔꯥ ꯐꯖꯅ ꯑꯩꯈꯣꯏ ꯃꯥꯅ ꯅꯥꯄꯟ ꯇꯧꯗꯕꯤꯗ ꯑꯩꯈꯣꯏ ꯐꯖꯅ ꯂꯣꯏꯅꯕꯤꯕ ꯑꯗꯒꯤ ꯃꯣꯏꯒꯤ ꯁꯣꯊꯕꯁꯤꯡꯗꯣ ꯃꯥꯅ ꯐꯖꯅ ꯃꯦꯟꯈꯠꯂꯒ ꯃꯌꯥꯝꯗꯨ ꯏꯟꯀꯔꯦꯖ ꯇꯧꯕ ꯑꯗꯨꯝꯕꯁꯤꯡꯗꯨ ꯃꯥꯒꯤ ꯑꯗꯨꯁꯤꯡꯗꯣ ꯄꯥꯝꯕ ꯑꯗꯣ ꯂꯣꯏꯅꯅ ꯃꯥ ꯁꯥꯟꯅꯕꯗꯁꯨ ꯌꯥꯝꯅ ꯊꯋꯥꯏ ꯌꯥꯎꯕ ꯂꯣꯏꯅꯅ ꯄꯥꯔꯐꯣꯃꯦꯟꯁꯁꯨ ꯌꯥꯝ ꯐꯖꯩ